ꯑꯣꯟꯂꯥꯏꯟ ꯁ꯭ꯀꯨꯂꯤꯡꯒꯤ ꯃꯇꯥꯡꯗ ꯍꯥꯏꯔꯒꯗꯤꯀꯣ ꯑꯉꯥꯡꯁꯤꯡꯁꯦ ꯌꯥꯝꯅ ꯀꯥꯟꯅꯩꯌꯦꯅ ꯈꯜꯂꯦ ꯑꯃꯔꯣꯝꯗꯗꯤ ꯍꯥꯏꯗꯤ ꯌꯨꯝꯗ ꯑꯗꯨꯝ ꯂꯩꯖꯔꯒ ꯃꯈꯣꯏꯗ ꯈꯪꯅꯤꯡꯕ ꯀꯩꯀꯥꯗꯣ ꯑꯣꯖꯥꯅ ꯑꯗꯨꯝ ꯂꯣꯏꯅ ꯇꯥꯛꯄꯤꯔꯛꯇꯣꯏꯅꯦꯕꯥ ꯑꯗꯨꯒ ꯐꯠꯇꯕ ꯍꯥꯏꯇꯥꯔꯒꯗꯤ ꯃꯁꯨꯡ ꯃꯃꯥꯟꯅꯕ ꯇꯤꯟꯅꯕ ꯑꯗꯒꯤ ꯃꯃꯥꯟꯅꯕ ꯃꯌꯥꯝꯒ ꯊꯦꯡꯅꯗꯅ ꯔꯤꯁꯦꯁ ꯇꯥꯏꯃꯤꯡꯗꯒ ꯕ꯭ꯔꯦꯛꯐꯁꯠꯀ ꯍꯥꯏꯗꯤ ꯇꯤꯐꯤꯟꯒ ꯆꯥꯃꯤꯟꯅꯕ ꯈꯣꯠꯄꯗꯨꯃꯗꯤ ꯐꯪꯗ꯭ꯔꯦ ꯑꯗꯨꯒ ꯑꯣꯖꯥꯅ ꯗꯥꯏꯔꯦꯛ ꯀ꯭ꯂꯥꯁꯔꯨꯝꯗ ꯇꯥꯛꯑꯒꯗꯤ ꯁꯥꯇ꯭ꯔꯁꯦ ꯄꯤꯟꯄꯣꯏꯟ ꯇꯧꯔꯒ ꯏꯟꯇꯔꯦꯛ ꯇꯧꯕ ꯉꯝꯃꯤ ꯑꯗꯣ ꯑꯣꯟꯂꯥꯏꯟ ꯁ꯭ꯀꯨꯂꯤꯡꯗꯗꯤ ꯑꯗꯨ ꯉꯝꯃꯤ ꯉꯝꯗꯦ ꯍꯥꯏꯕ ꯅꯠꯇꯦ ꯑꯗꯨꯁꯨ ꯁꯥꯇ꯭ꯔꯒꯤ ꯑꯁꯣꯏꯕꯁꯦ ꯁꯦꯝꯗꯣꯛꯄꯁꯦ ꯈꯤꯇꯪ ꯋꯥꯏꯌꯦꯕꯀꯣ ꯑꯣꯟꯂꯥꯏꯟꯗꯗꯤ ꯑꯗꯨꯅ ꯑꯩꯒꯤ ꯃꯣꯠꯇꯗꯤ ꯑꯣꯟꯂꯥꯏꯟ ꯁ꯭ꯀꯨꯂꯤꯡꯁꯦ ꯄ꯭ꯔꯃꯣꯠꯇꯤ ꯇꯧꯅꯤꯡꯏ ꯑꯗꯨꯕꯨ ꯀ꯭ꯂꯥꯁꯔꯨꯝꯗ ꯐꯝꯃꯒ ꯁꯥ ꯑꯣꯖꯥꯅ ꯁꯥꯇ꯭ꯔ ꯇꯥꯛꯄꯤꯄꯗꯣ ꯑꯗꯨꯅ ꯍꯦꯟꯅ ꯐꯒꯗ꯭ꯔꯗꯤ ꯈꯜꯂꯦ